ꯑꯣ ꯁꯣꯝꯕꯨ ꯀꯥꯎꯟꯇꯔ ꯇꯤꯀꯦꯠ ꯀꯛꯐꯝ ꯅꯠꯇ꯭ꯔꯣ ꯑꯩꯁꯤ ꯃꯅꯤꯄꯨꯔꯗ ꯂꯥꯛꯅꯤꯡꯕ ꯑꯗꯨꯗ ꯀꯔꯤꯒꯨꯝꯕ ꯈꯪꯗꯕ ꯑꯃꯈꯛ ꯂꯩꯕ ꯑꯗꯨ ꯍꯪꯒꯦ ꯇꯧꯖꯕꯅꯤ ꯑꯣ ꯑꯩꯈꯣꯏꯁꯦ ꯍꯧꯖꯤꯛ ꯍꯧꯖꯤꯛꯇꯤ ꯒꯧꯍꯥꯇꯤꯗ ꯄꯜꯂꯒ ꯂꯩꯖꯔꯤ ꯑꯗꯨꯒ ꯍꯌꯦꯡ ꯍꯪꯆꯤꯠꯀꯨꯝꯕꯁꯤ ꯃꯅꯤꯄꯨꯔꯗ ꯆꯪꯖꯔꯛꯀꯦꯅ ꯈꯟꯕ ꯑꯗꯨ ꯏꯟꯅꯔ ꯂꯥꯏꯟꯒꯤ ꯏꯟꯅꯔ ꯂꯥꯏꯟ ꯄꯥꯔꯃꯤꯠꯀꯤ ꯃꯇꯥꯡꯗ ꯀꯔꯤꯒꯨꯝꯕ ꯈꯪꯅꯤꯡꯕ ꯈꯔꯗꯪ ꯂꯩꯕ ꯑꯗꯨ ꯍꯪꯒꯦ ꯇꯧꯕꯅꯤ ꯌꯥꯒꯗ꯭ꯔꯥ ꯌꯥꯔꯣꯏꯗ꯭ꯔꯗꯨ ꯃꯅꯤꯄꯨꯔꯗ ꯂꯥꯛꯇ꯭ꯔꯤ ꯑꯩ ꯍꯥꯟꯅ ꯑꯃꯨꯛꯐꯥꯎ ꯑꯗꯨꯗꯨꯒꯤꯅꯦ ꯑꯩꯅ ꯍꯪꯖꯔꯛꯏꯁꯦ

ꯉꯁꯤ ꯅꯤꯅꯤ ꯍꯨꯝꯅꯤ ꯂꯩꯔꯒ ꯌꯧꯔꯛꯀꯦꯗꯗꯤ ꯈꯜꯂꯤ ꯑꯗꯨ ꯀꯔꯤꯒꯨꯝꯕ ꯏꯟꯅꯔ ꯂꯥꯏꯟ ꯄꯥꯔꯃꯤꯠꯇꯨ ꯇꯥꯟꯊꯣꯛꯄꯗ ꯍꯥꯏꯗꯤ ꯀꯔꯤ ꯀꯔꯤ ꯗꯣꯀꯨꯃꯦꯟ ꯆꯪꯗꯣꯏꯅꯣ ꯆꯪꯗꯧꯕ ꯄꯣꯠꯁꯤꯡꯗꯨ ꯑꯃꯨꯛꯇ ꯃꯦꯗꯥꯝꯅ ꯈꯪꯍꯟꯕꯤꯕ ꯌꯥꯒꯗ꯭ꯔꯥ ꯑꯣ ꯍꯥꯏꯔꯤꯕ ꯗꯣꯀꯨꯃꯦꯟꯁꯤꯡꯗꯨꯗꯤ ꯍꯣꯏ ꯂꯩꯖꯩ ꯑꯗꯨꯗ ꯏꯁꯥꯅ ꯒꯨꯍꯥꯇꯤꯗ ꯂꯩꯔꯤꯉꯩꯗ ꯃꯦꯗꯥꯝꯗ ꯄꯣꯠ ꯃꯈꯩꯗꯨ ꯊꯥꯔꯛꯑꯒ ꯋꯥꯠꯆꯞꯀꯨꯝꯕꯗ ꯊꯥꯔꯛꯑꯒ ꯃꯦꯗꯥꯝꯅ ꯁꯤꯟꯕꯤꯔꯛꯄ ꯌꯥꯒꯗ꯭ꯔꯥ ꯀꯃꯥꯏꯅ ꯇꯧꯋꯤ ꯑꯣ ꯁꯦꯟ ꯊꯨꯝꯗꯤ ꯀꯌꯥ ꯆꯪꯒꯅꯤ ꯀꯃꯥꯏꯅ ꯇꯧꯅꯤ ꯑꯗꯨꯒꯤ ꯃꯇꯥꯡꯗꯁꯨ ꯍꯥꯏꯔꯞ ꯆꯥꯎꯔꯥꯛꯄ ꯑꯃ ꯈꯪꯖꯅꯤꯡꯉꯤ ꯃꯦꯗꯥꯝ ꯎꯝ ꯑꯣ ꯑꯗꯨ ꯑꯗꯨꯗ ꯑꯗꯨꯝ ꯑꯦꯀꯥꯎꯟꯗ ꯑꯣꯏꯔꯁꯨ ꯀꯥꯞꯐꯝ ꯂꯩꯕ ꯅꯠꯇ꯭ꯔꯣ ꯃꯦꯗꯥꯝꯒꯤ ꯎꯝ ꯑꯣ ꯐꯔꯦ ꯑꯗꯨꯗꯤ ꯑꯩ ꯇꯟꯖꯥ ꯌꯦꯡꯉꯒꯦ ꯃꯦꯗꯥꯝꯒꯤ ꯅꯝꯕꯔꯁꯤꯗ ꯑꯩ ꯑꯗꯨꯝ ꯊꯥꯖꯔꯛꯑꯒꯦ ꯑꯗꯨꯒ ꯃꯦꯗꯥꯝꯅ ꯔꯤꯁꯤꯞ ꯇꯧꯋꯤ ꯇꯧꯗꯦ ꯍꯥꯏꯕꯗꯣ ꯃꯗꯨꯒꯤ ꯃꯔꯣꯟꯗꯣ ꯑꯃꯨꯛꯇ ꯍꯥꯟꯅ ꯈꯪꯍꯟꯕꯤꯔꯛꯑꯒ ꯀꯩꯒꯨꯝꯕ ꯍꯥꯏꯗꯤ ꯄ꯭ꯔꯣꯕ꯭ꯂꯦꯝ ꯂꯩꯔꯗꯤ ꯑꯗꯨꯝ ꯍꯥꯟꯅ ꯈꯪꯍꯟꯕꯤꯔꯛꯑꯣ ꯑꯗ ꯑꯗꯨꯁꯨ ꯍꯥꯏꯖꯅꯤꯡꯉꯦ ꯇꯧꯕ ꯑꯣ ꯐꯔꯦ ꯐꯔꯦ ꯑꯗꯨꯗꯤ ꯑꯩ ꯍꯧꯖꯤꯛꯀꯤ ꯑꯩꯒꯤ ꯆꯪꯒꯗꯕ ꯄꯣꯠꯁꯤꯡꯗꯣ ꯃꯦꯗꯥꯝꯗ ꯐꯣꯟ ꯊꯝꯃꯒ ꯑꯩ ꯐꯣꯇꯣꯁꯤꯡꯗꯣ ꯅꯝꯖꯔꯒꯦ ꯅꯝꯃꯕ ꯃꯇꯨꯡꯗ ꯑꯩ ꯃꯦꯗꯥꯝꯒꯤ ꯐꯣꯟꯗ ꯑꯗꯨꯝ ꯋꯥꯆꯞꯇ ꯈꯪꯗꯦ ꯑꯗꯒꯤ ꯀꯩꯗ ꯈꯪꯗꯦ ꯑꯩ ꯑꯗꯨꯝ ꯌꯧꯅꯕ ꯀꯥꯞꯆꯔꯛꯑꯒꯦ ꯎꯝ ꯐꯔꯦ ꯊꯦꯡꯀꯤꯌꯨ ꯃꯦꯗꯥꯝ ꯊꯝꯖꯔꯒꯦ